ꯑꯩꯈꯣꯏꯒꯤ ꯃꯅꯤꯄꯨꯔꯤ ꯂꯣꯟ ꯉꯥꯡꯂꯤꯕ ꯑꯩꯈꯣꯏꯒꯤ ꯃꯅꯤꯄꯨꯔꯤ ꯂꯩꯔꯤꯕ ꯄ꯭ꯔꯖꯥꯁꯤꯡꯁꯤꯅ ꯌꯥꯝ ꯊꯤꯅ ꯈꯨꯗꯣꯡꯆꯥꯗꯕ ꯊꯦꯡꯅꯕꯁꯤꯡ ꯍꯥꯏꯕꯗ ꯑꯩꯈꯣꯏꯅ ꯑꯦꯕ꯭ꯔꯣꯠ ꯑꯃꯗꯤ ꯑꯦꯅꯤ ꯏꯁꯇꯦꯠ ꯑꯣꯜ ꯑꯣꯚꯔ ꯏꯟꯗꯤꯌꯥꯁꯤꯒꯤ ꯃꯅꯨꯡꯗ ꯆꯠꯄ ꯃꯇꯝꯗ ꯑꯩꯈꯣꯏꯅ ꯑꯩꯈꯣꯏꯅ ꯁꯤ ꯃꯅꯤꯄꯨꯔꯁꯤ ꯉꯥꯡꯉꯤ ꯃꯅꯤꯄꯨꯔ ꯃꯆꯥꯅꯤ ꯍꯥꯏꯕꯗ ꯃꯈꯣꯏꯅ ꯈꯤꯇꯪ ꯗꯤꯐꯦꯝ ꯇꯧꯖꯩ ꯗꯤꯐꯦꯝ ꯇꯧꯋꯤ ꯑꯗꯨꯒ ꯃꯈꯣꯏꯅ ꯃꯅꯤꯄꯨꯔꯁꯦ ꯏꯟꯗꯤꯌꯥꯒꯤ ꯇꯥꯏꯞꯇ ꯁꯤꯡꯊꯥꯗꯕꯒꯤ ꯃꯑꯣꯡ ꯑꯃ ꯎꯏ ꯑꯩꯈꯣꯏꯅ ꯑꯩꯈꯣꯏꯅ ꯌꯥꯝ ꯊꯤꯅ ꯅꯨꯡꯉꯥꯏꯇꯕ ꯃꯑꯣꯡ ꯑꯃ ꯊꯦꯡꯅꯖꯩ ꯑꯩꯈꯣꯏꯅ ꯑꯦꯖ ꯑꯦ ꯏꯁꯇꯨꯗꯦꯟ ꯑꯃ ꯑꯣꯏꯅ ꯍꯥꯏꯔꯕ ꯃꯇꯝꯗ ꯑꯩꯈꯣꯏꯅ ꯑꯦꯕ꯭ꯔꯣꯠꯇ ꯂꯥꯏꯔꯤꯛ ꯇꯝꯕ ꯆꯠꯄ ꯃꯇꯝꯗ ꯑꯩꯈꯣꯏꯒꯤ ꯃꯅꯤꯄꯨꯔ ꯃꯆꯥꯅꯤ ꯃꯅꯤꯄꯨꯔꯒꯤ ꯇꯦꯟ ꯇꯨꯋꯦꯜꯞ ꯃꯅꯤꯄꯨꯔꯗ ꯇꯦꯟ ꯇꯨꯋꯦꯜꯞ ꯂꯣꯏꯕ ꯁꯥꯔꯇꯤꯐꯤꯀꯦꯠꯁꯤꯡꯁꯤ ꯎꯕꯗ ꯃꯈꯣꯏꯅ ꯌꯥꯝ ꯊꯤꯅ ꯅꯣꯛꯅꯕꯒꯤ ꯃꯑꯣꯡ ꯑꯃ ꯎꯖꯩ ꯁꯤ ꯌꯥꯃ ꯊꯤꯅ ꯅꯨꯡꯉꯥꯏꯖꯗꯦ ꯁꯤ ꯏꯟꯗꯤꯌꯥ ꯁꯔꯀꯥꯔꯅ ꯑꯝꯇꯪ ꯌꯦꯟꯁꯟꯍꯟꯅꯤꯡꯉꯤ